ꯍꯜꯂꯣ ꯅꯔꯁ ꯑꯩ ꯉꯔꯥꯡ ꯂꯥꯛꯄ ꯄꯦꯁꯦꯟꯗꯨꯅꯦ ꯑꯩ ꯉꯔꯥꯡ ꯂꯥꯛꯄꯁꯦ ꯑꯩꯁꯦ ꯀꯔꯤ ꯆꯥꯕ ꯌꯥꯒꯦꯔꯣ ꯑꯩ ꯉꯔꯥꯡ ꯂꯥꯛꯄ ꯐꯤꯕꯔꯗꯨꯅꯦ ꯑꯩ ꯍꯛꯆꯥꯡ ꯈꯔ ꯅꯥꯕ ꯑꯗꯨꯝ ꯂꯥꯏꯍꯧ ꯁꯥꯕ ꯇꯧꯔ ꯂꯩꯕ ꯑꯗꯨ ꯀꯔꯤ ꯀꯔꯤ ꯑꯗꯨ ꯑꯩ ꯏꯔꯨ ꯂꯨꯖꯕꯗꯤ ꯌꯥꯒꯗ꯭ꯔꯣ ꯍꯛꯆꯥꯡꯁꯤ ꯅꯝꯊꯤꯔꯦꯅꯦ ꯑꯗꯨ ꯁꯨꯝ ꯍꯛꯆꯥꯡꯁꯦ ꯁꯥꯒꯠꯂ ꯑꯗꯨꯝ ꯂꯩꯔꯦ ꯑꯗꯨ ꯑꯃꯨꯛ ꯍꯟꯅ ꯗꯣꯛꯇꯔꯗ ꯂꯥꯛꯀꯦꯔꯥ ꯂꯥꯛꯁꯤꯔꯥ ꯈꯟꯕ ꯍꯣꯏ ꯆꯥꯕꯤꯌꯦ ꯑꯗꯨꯗꯨ ꯑꯗꯨ ꯁꯨꯝ ꯍꯛꯆꯥꯡꯁꯦ ꯁꯥꯒꯠꯂ ꯐꯗ꯭ꯔꯦꯕ ꯑꯩꯁꯦ

ꯑꯗꯨ ꯅꯍꯥꯟꯒꯤ ꯍꯤꯗꯥꯛꯁꯦ ꯅꯣꯡꯃꯗ ꯀꯌꯥꯔꯛ ꯀꯌꯥꯔꯛ ꯆꯥꯒꯗꯧꯕ꯭ꯔꯥ ꯑꯗꯨ ꯑꯃ ꯒꯨꯂꯤ ꯑꯃ ꯈꯔ ꯉꯥꯡꯁꯪ ꯉꯥꯡꯕꯗꯨꯗꯤ ꯀꯃꯥꯏꯅ ꯆꯥꯗꯣꯏꯔꯥ ꯑꯗꯨꯅ ꯑꯥ ꯍꯣꯏ ꯍꯣꯏ ꯑꯗꯨꯗꯤ ꯍꯣꯏ ꯍꯣꯏ ꯑꯗꯨꯗꯤ ꯍꯣꯤ ꯍꯣꯏ ꯌꯥꯝ ꯅꯨꯡꯉꯥꯏꯔꯦ ꯎꯝ